ꯑꯣ ꯀꯣꯟ ꯈꯔ ꯌꯦꯡꯒꯦ ꯇꯧꯕ ꯀꯣꯜꯂꯤꯛ ꯈꯔ ꯌꯦꯡꯒꯦ ꯇꯧꯕꯅꯦ ꯑꯣ ꯀꯣꯔꯐꯨꯒꯨꯝꯕ ꯑꯗꯒꯤ ꯀꯩꯅꯣꯒꯨꯝꯕ ꯎꯌꯥꯟ ꯃꯆꯥꯒꯨꯝꯕ ꯂꯩꯕ꯭ꯔꯥ ꯑꯝꯇ ꯁꯥꯏꯖꯇꯣ ꯀꯦ ꯖꯤ ꯑꯍꯨꯝ ꯃꯨꯛꯀꯤ ꯆꯥꯡꯒꯨꯝꯕ ꯈꯥꯡꯒꯨꯝꯕꯁꯨ ꯌꯦꯡꯅꯤꯡꯕ ꯃꯃꯟꯁꯦ ꯂꯨꯄꯥ ꯆꯥꯝꯃꯉꯥ ꯆꯥꯇ꯭ꯔꯨꯛ ꯄꯤꯕꯒ ꯌꯥꯎꯒꯗ꯭ꯔꯣ ꯎꯝ ꯎꯝ ꯎꯝ ꯑꯣ

ꯍꯧꯖꯤꯛ ꯆꯅꯤꯄꯥꯟ ꯄꯤꯕ ꯑꯃ ꯌꯥꯎꯒꯤꯕꯗꯣ ꯑꯗꯨꯒꯤ ꯁꯥꯏꯖꯇ ꯑꯝꯇ ꯌꯦꯡꯖꯒꯦꯕ ꯑꯃꯠꯇꯪ ꯑꯣꯏꯅ ꯌꯦꯡꯒꯦ ꯑꯇꯣꯞꯄ ꯀꯣꯟ ꯈꯔꯁꯨ ꯂꯧꯗꯧꯕ ꯂꯩꯔꯤꯕꯅꯤꯅ ꯑꯃꯁꯤꯅꯅꯦ ꯀꯩꯅꯣꯒꯨꯝꯕ ꯂꯩꯕ꯭ꯔꯥ ꯑꯩꯈꯣꯏꯒꯤ ꯏꯁꯇꯤꯜꯒꯤ ꯇꯞꯒꯨꯝꯕ ꯍꯥꯏꯇꯥꯔꯦ ꯇꯞꯁꯦ ꯌꯥꯝ ꯆꯥꯎꯕꯗꯤ ꯅꯠꯇꯕ ꯃꯦꯗꯤꯌꯝ ꯁꯥꯏꯖꯇ ꯀꯌꯥꯃꯨꯛ ꯄꯤꯒꯦ ꯑꯝꯇ ꯃꯃꯟꯗꯣ ꯑꯝꯇ ꯈꯪꯒꯦꯕ ꯎꯝ

ꯎꯝ ꯍꯣꯏ ꯆꯥꯇ꯭ꯔꯦꯠ ꯄꯤꯕꯁꯦ ꯅꯝꯕꯔ ꯀꯌꯥꯃꯨꯛ ꯑꯣꯏꯒꯦ ꯑꯣ ꯎꯝ ꯑꯗꯨꯗꯤ ꯑꯩꯈꯣꯏꯒꯤ ꯍꯧꯖꯤꯛꯀꯤ ꯀꯩꯅꯣꯗꯨ ꯑꯃ ꯈꯥꯡꯗꯨꯃꯒ ꯑꯗꯨꯒꯤ ꯇꯞꯇꯨꯃꯒ ꯂꯧꯔꯒꯦ ꯑꯗꯒꯤ ꯁꯤꯒꯤ ꯀꯦꯠꯇꯂꯤꯗ ꯅꯝꯕꯔ ꯇꯦꯟꯒꯨꯝꯕ ꯂꯩꯒꯗ꯭ꯔꯥ ꯑꯗꯨꯗꯤ ꯌꯥꯝ ꯆꯥꯎꯃꯜꯂꯅꯤꯌꯦ

ꯍꯣꯏ ꯑꯩꯈꯣꯏꯗꯤ ꯃꯤꯁꯨ ꯀꯌꯥ ꯌꯥꯝꯖꯗꯕꯅꯤꯅ ꯂꯤꯇꯔꯗꯣ ꯑꯆꯧꯕꯁꯨ ꯑꯃꯨꯛ ꯄꯥꯝꯗꯕ ꯑꯃ ꯃꯆꯥꯗ ꯄꯥꯝꯕ ꯏꯁꯇꯤꯜꯗ ꯑꯣꯏꯅ ꯌꯦꯡꯕꯤꯌꯣ ꯑꯣ ꯑꯗꯨꯗꯤ ꯍꯧꯖꯤꯛꯀꯤ ꯆꯥꯝꯃꯔꯤ ꯃꯔꯤꯐꯨ ꯄꯤꯕ ꯀꯩꯅꯣꯗꯨꯃ ꯌꯣꯝꯁꯤꯟꯕꯤꯔꯣ ꯑꯥ ꯑꯗꯒꯤ ꯑꯩꯁꯦ ꯄꯨꯈꯝ ꯑꯄꯥꯛꯄꯗꯣ ꯌꯥꯎꯕ꯭ꯔꯣ

ꯎꯁꯣꯞ ꯃꯦꯂꯥꯗ ꯆꯥꯅꯕꯗꯣ ꯑꯗꯨ ꯗꯔꯖꯟꯗ ꯀꯌꯥ ꯄꯤꯔꯤꯅꯣ ꯑꯥ

ꯑꯣ ꯑꯗꯨꯗꯣ ꯗꯔꯖꯟ ꯑꯃꯇꯪꯒꯤ ꯄꯩꯁꯥꯗ ꯑꯣꯏꯅ ꯄꯥꯕꯤꯔꯣ ꯑꯗꯨꯗꯤ ꯍꯣꯖꯤꯛꯀꯤ ꯅꯥꯏꯟ ꯍꯟꯗ꯭ꯔꯦꯗꯇꯨꯃꯒ ꯉꯁꯥꯏꯒꯤ ꯈꯥꯡ ꯃꯦꯗꯤꯌꯝꯗꯣ ꯑꯄꯨꯟꯕꯗ ꯀꯌꯥ ꯇꯥꯔꯒꯦ ꯈꯔ ꯇꯥꯕꯤꯔꯣꯅꯦ ꯑꯥ ꯍꯣꯏ ꯍꯣꯏ ꯄꯤꯔꯛꯀꯦ ꯄꯤꯔꯛꯀꯦ ꯌꯣꯝꯁꯤꯟꯕꯤꯔꯣ ꯑꯗꯨꯗꯤ ꯑꯥ ꯂꯣꯏꯖꯔꯦ ꯂꯣꯏꯖꯔꯦ